ꯑꯩꯍꯥꯛꯅ ꯍꯥꯟꯅ ꯏꯁꯥꯃꯛꯅ ꯇꯧꯔꯝꯕ ꯊꯕꯛ ꯈꯨꯗꯤꯡꯃꯛ ꯑꯋꯥꯕ ꯑꯣꯏꯔꯝꯃꯤ ꯃꯔꯝꯗꯤ ꯍꯥꯟꯅ ꯈꯨꯠꯅ ꯂꯣꯏꯅ ꯈꯨꯗꯤꯡꯃꯛ ꯁꯤꯖꯤꯟꯅꯔꯛꯄꯅꯤ ꯑꯗꯨ ꯍꯧꯖꯤꯛꯇꯤ ꯆꯥꯎꯈꯠꯂꯛꯄ ꯃꯇꯨꯡꯏꯟꯅ ꯇꯦꯛꯅꯣꯂꯣꯖꯤ ꯂꯩꯔꯛꯄꯅ ꯃꯤꯑꯣꯏꯕꯗ ꯑꯋꯥꯕ ꯈꯨꯗꯤꯡꯃꯛ ꯂꯣꯏꯅ ꯀꯣꯛꯍꯜꯂꯤ ꯃꯔꯝꯗꯤ ꯑꯩꯈꯣꯏꯅ ꯍꯧꯖꯤꯛ ꯀꯥꯏꯔꯣꯝꯗꯅꯣ ꯑꯦꯅꯤ ꯃꯐꯝ ꯑꯃꯗ ꯆꯠꯀꯦ ꯍꯥꯏꯕ ꯃꯇꯝꯗ ꯑꯦꯔꯣꯄ꯭ꯂꯦꯟ ꯇꯤꯛꯀꯦꯠ ꯀꯛꯀꯦ ꯍꯥꯏꯕ ꯃꯇꯝꯗ ꯍꯥꯟꯅꯗꯤ ꯇꯣꯀꯦꯟ ꯂꯧꯔꯒ ꯀꯛꯑꯝꯃꯤ ꯑꯗꯨ ꯍꯧꯖꯤꯛꯇꯤ ꯇꯦꯀꯅꯣꯂꯣꯖꯤ ꯃꯇꯨꯡꯏꯟꯅ ꯀꯝꯄ꯭ꯌꯨꯇꯔꯗ ꯅꯝꯃꯒ ꯀꯛꯄ ꯉꯝꯃꯤ ꯑꯗꯨꯅ ꯃꯤꯑꯣꯏꯕ ꯈꯨꯗꯤꯡꯃꯛ ꯑꯗꯨꯝ ꯆꯠꯄꯗꯁꯨ ꯑꯋꯥꯕ ꯑꯣꯏꯍꯟꯗ꯭ꯔꯦ ꯑꯗꯨꯒꯤ ꯃꯇꯨꯡꯗꯁꯨ ꯑꯩꯈꯣꯏꯅ ꯔꯤꯆꯥꯔꯖ ꯑꯃ ꯐꯣꯟ ꯀꯥꯞꯀꯦ ꯍꯥꯏ ꯃꯇꯝꯗ ꯍꯥꯟꯅꯗꯤ ꯆꯦꯗ ꯀꯩꯗ ꯀꯛꯅꯔꯝꯕꯅꯤ ꯑꯗꯨ ꯍꯧꯖꯤꯛꯇꯤ ꯐꯣꯟꯗ ꯑꯣꯏꯅ ꯏꯁꯥꯅ ꯍꯥꯡꯂꯒ ꯀꯛꯄ ꯌꯥꯔꯦ ꯑꯗꯨ ꯅꯠꯇ꯭ꯔꯕꯁꯨ ꯑꯩꯈꯣꯏꯅ ꯍꯧꯖꯤꯛ ꯃꯩ ꯂꯥꯛꯇꯦ ꯀꯩꯗꯧꯗꯦ ꯍꯥꯏꯕ ꯃꯇꯝꯗꯁꯨ ꯍꯥꯟꯅꯗꯤ ꯆꯦꯅ ꯀꯩꯗꯧꯔꯝꯕꯅꯤ ꯍꯧꯖꯤꯛꯇꯤ ꯂꯣꯏꯅ ꯀꯝꯄ꯭ꯌꯨꯇꯔ ꯈꯨꯗꯤꯡꯃꯛꯅ ꯂꯣꯏꯅ ꯀꯩꯗꯧꯈ꯭ꯔꯦ ꯑꯗꯨ ꯆꯥꯎꯈꯠꯂꯛꯄꯒꯤ ꯃꯇꯨꯡꯏꯟꯅ ꯇꯦꯛꯅꯣꯂꯣꯖꯤꯒꯤ ꯃꯇꯨꯡꯏꯟꯅ ꯍꯧꯖꯤꯛ ꯃꯤꯑꯣꯏꯕ ꯈꯨꯗꯤꯡꯃꯛ ꯑꯋꯥꯕ ꯂꯩꯕꯁꯨ ꯂꯩꯍꯟꯈꯤꯗ꯭ꯔꯦ